ꯍꯂꯣ ꯀꯅꯥ ꯑꯣꯏꯕꯤꯔꯕ ꯑꯣ ꯑꯣ ꯁꯔ ꯒꯨꯠ ꯃꯣꯔꯅꯤꯡ ꯒꯨꯠ ꯃꯣꯔꯅꯤꯡ ꯂꯦꯡꯁꯤꯟꯕꯤꯔꯛꯑꯣ ꯂꯦꯡꯁꯤꯟꯕꯤꯔꯛꯑꯣ ꯑ ꯀꯌꯥ ꯀꯨꯏꯔꯦ ꯌꯧꯕꯤꯔꯛꯄ ꯍꯧꯖꯤꯛꯁꯤ ꯑꯩꯈꯣꯏ ꯃꯅꯤꯄꯨꯔꯗ ꯏꯪꯂꯦꯅꯦ ꯑꯣꯖꯥ ꯅꯨꯡꯁꯥꯁꯤꯁꯨ ꯊꯦꯡꯅ ꯂꯩꯆꯤꯟꯁꯤ ꯊꯥꯔꯒ ꯅꯨꯡꯁꯥꯁꯨ ꯊꯦꯡꯅ ꯊꯣꯛꯑꯦ ꯑꯩꯈꯣꯏꯒꯤ ꯑꯦꯔꯤꯌꯥꯁꯤꯗ ꯁꯥꯔꯈꯣꯏꯅ ꯑꯦꯁ ꯑꯦ ꯇꯨꯔꯤꯁ ꯑꯣꯏꯅ ꯂꯦꯡꯕꯤꯔꯛꯄꯁꯤꯗ ꯀꯔꯤ ꯀꯔꯤ ꯃꯣꯠ ꯐꯥꯎꯕꯤꯕ ꯃꯐꯝꯁꯤꯗꯒꯤ ꯀꯔꯤ ꯀꯔꯤ ꯏꯟꯇꯔꯇꯦꯟꯃꯦꯟ ꯂꯩꯕꯤꯕ ꯑꯣꯖꯥꯍꯣꯏꯗ ꯀꯔꯤ ꯏꯟꯖꯣꯏ ꯂꯩꯕ ꯍꯣꯏ ꯍꯣꯏ ꯍꯣ ꯍꯣꯏ ꯑꯣ ꯑꯣ ꯑꯣ ꯑꯣ ꯑꯩꯈꯣꯏ ꯍꯣꯏ

ꯑ ꯂꯩꯌꯦ ꯂꯩꯌꯦ ꯑꯣꯖꯥ ꯖꯁꯁꯤꯅ ꯃꯈꯣꯏ ꯑꯅꯤꯁꯤ ꯐꯤ ꯄꯥꯏꯅꯍꯟꯗꯣꯏꯅꯤ ꯃꯈꯨꯠ ꯃꯈꯨꯠ ꯂꯥꯝꯃꯒ ꯈ꯭ꯋꯥꯡꯗ ꯊꯨꯔꯤꯕ ꯍꯥꯏꯗꯤ ꯈ꯭ꯋꯥꯡꯗ ꯄꯨꯜꯂꯤꯕ ꯐꯤꯁꯤ ꯄꯥꯏꯅꯍꯟꯗꯣꯏꯅꯤ ꯑꯗꯨꯒ ꯃꯥꯅ ꯔꯦꯗꯤ ꯅꯠꯇ꯭ꯔꯒ ꯁ꯭ꯌꯥ ꯍꯥꯏꯕ ꯄꯣꯠꯁꯛ ꯑꯃ ꯇꯧꯗꯣꯔꯤꯕꯅꯤ ꯅꯠꯇ꯭ꯔꯒ ꯃꯥꯅ ꯏꯁꯇꯥꯔꯠ ꯇꯧꯗꯣꯏꯅꯤ ꯑꯗꯩꯗꯤ ꯃꯕꯥꯅꯤ ꯍꯧꯔꯅꯤ ꯑꯗꯨꯒ ꯑꯃꯅ ꯑꯃꯕꯨ ꯂꯩꯕꯥꯛꯇ ꯊꯥꯗꯅꯕ ꯍꯣꯠꯅꯒꯅꯤ ꯃꯁꯤꯅꯤ ꯑꯣꯖꯥ ꯍꯣꯏ ꯑꯥ ꯃꯈꯣꯏꯁꯤ ꯑꯣꯖꯥ ꯋꯦꯠꯇ ꯑꯗꯨꯝ ꯂꯩ ꯑꯗꯨꯒ ꯍꯥꯏꯠꯇꯁꯨ ꯈꯔ ꯗꯤꯄꯦꯟ ꯇꯧꯏ ꯃꯔꯝꯗꯤ ꯍꯣꯏ ꯍꯣꯏ ꯍꯣꯏ ꯑꯣꯖꯥ ꯆꯥ ꯒ꯭ꯂꯥꯁ ꯑꯃꯗꯤ ꯄꯥꯏꯃꯤꯟꯅꯈꯤꯁꯤ ꯑꯣꯖꯥ ꯂꯥꯛꯑꯣꯅꯦ ꯑꯁꯤꯗ ꯃꯥꯡꯗ ꯍꯣꯇꯦꯜ ꯂꯩꯔꯦꯅꯦ ꯑꯍꯣꯏ ꯑ